ꯍꯣꯏ ꯆꯨꯝꯃꯦ ꯊꯥꯏꯅ ꯏꯄꯥ ꯏꯄꯨꯗꯒꯤ ꯍꯧꯅ ꯑꯩꯈꯣꯏ ꯃꯅꯤꯄꯨꯔꯤꯁꯤꯡꯁꯦ ꯑꯌꯥꯝꯕ ꯃꯅꯥ ꯃꯁꯤꯡꯗꯒꯤ ꯇꯧꯔꯒ ꯑꯩꯈꯣꯏꯁꯦ ꯁꯛ ꯐꯖꯅꯤꯡꯉꯥꯏ ꯑꯣꯏꯕꯗ ꯕ꯭ꯌꯨꯇꯤꯒꯤꯗ ꯑꯣꯏꯒꯦꯔ ꯅꯠꯇ꯭ꯔꯒ ꯑꯅꯥ ꯑꯌꯦꯛ ꯂꯩꯕꯗ ꯑꯣꯏꯒꯦꯔ ꯅꯠꯇ꯭ꯔꯒ ꯑꯇꯣꯞꯄꯗ ꯀꯔꯤ ꯀꯔꯤ ꯄꯣꯠ ꯆꯩ ꯀꯣꯛ ꯏꯔꯨꯅꯕꯗ ꯑꯣꯏꯒꯦꯔ ꯐꯤ ꯁꯨꯅꯕꯗ ꯑꯣꯏꯒꯦꯔ ꯑꯌꯥꯝꯕ ꯃꯅꯥ ꯃꯁꯤꯡꯗꯒꯤ ꯑꯩꯈꯣꯏꯁꯤ ꯌꯨꯝꯗ ꯁꯦꯝꯂꯒ ꯑꯗꯨꯃꯥꯏꯅ ꯇꯧꯔꯛꯏ ꯑꯍꯥꯟꯕꯗ ꯑꯩꯈꯣꯏꯒꯤ ꯑꯩꯈꯣꯏꯒꯤ ꯃꯅꯤꯄꯨꯔꯗ ꯂꯩꯔꯤꯕ ꯌꯨꯝꯗ ꯌꯥꯝ ꯁꯤꯖꯤꯟꯅꯕ ꯃꯥꯏ ꯅꯥꯟꯅꯤꯡꯉꯥꯏꯁꯦ ꯑꯩꯈꯣꯏ ꯃꯅꯤꯄꯨꯔ ꯃꯅꯤꯄꯨꯔꯤꯒꯤ ꯃꯤꯁꯤꯡꯅꯗꯤ ꯃꯥꯏꯗ ꯑꯍꯤꯡ ꯇꯨꯝꯃꯝꯗꯥꯏꯗ ꯑꯦꯂꯣꯚꯦꯔꯥꯁꯦ ꯈꯣꯛꯇꯣꯛꯑꯒ ꯃꯥꯏꯗ ꯅꯥꯟꯕꯤꯕ ꯑꯗꯨꯃꯥꯏꯅ ꯇꯧꯋꯏ ꯑꯗꯨꯒ ꯈꯣꯡꯈꯨꯠ ꯀꯔꯤꯒꯨꯝꯕ ꯀꯔꯤꯒꯨꯝꯕꯅ ꯆꯨꯕ ꯃꯇꯝꯗ ꯈꯣꯡ ꯈꯨꯠꯇ ꯀꯔꯤ ꯑꯇꯣꯞꯄ ꯅꯥꯄꯤ ꯄꯥꯏꯕꯗ ꯆꯨꯕ ꯑꯣꯏꯒꯦꯔ ꯅꯠꯇ꯭ꯔꯒ ꯑꯇꯣꯞꯄ ꯃꯩꯇꯥꯟ ꯄꯥꯏꯕꯗ ꯆꯨꯕ ꯑꯣꯏꯒꯦꯔ ꯅꯠꯇ꯭ꯔꯒ ꯑꯇꯣꯞꯄꯗ ꯌꯥꯝ ꯈꯨꯠꯇ ꯀꯣꯛꯄ ꯍꯩꯇ꯭ꯔꯒ ꯆꯨꯕ ꯂꯩꯕꯀꯥꯟꯗ ꯑꯩꯈꯣꯏꯁꯦ ꯆꯥꯝꯄ꯭ꯔꯥꯒꯨꯝꯕꯅ ꯈꯨꯠꯁꯦ ꯆꯥꯝꯅꯩꯌꯦ ꯆꯥꯝꯄ꯭ꯔꯥꯒꯨꯝꯕ ꯇꯧꯔꯒ ꯆꯝꯄ꯭ꯔꯥꯒꯤ ꯃꯍꯤ ꯁꯨꯝꯗꯣꯛꯑꯒ ꯑꯩꯈꯣꯏꯒꯤ ꯈꯨꯠꯇ ꯆꯥꯝꯕ ꯃꯇꯝꯗ ꯑꯗꯨꯁꯨ ꯍꯦꯛꯇ ꯀꯣꯛꯈꯤꯕ ꯑꯗꯨꯒ ꯑꯩꯈꯣꯏꯁꯦ ꯑꯁꯣꯝ ꯁꯥꯏꯠꯁꯦ ꯀꯨꯏꯗ꯭ꯔꯤ ꯀꯦꯃꯤꯀꯦꯜ ꯌꯨꯁ ꯇꯧꯕ ꯀꯦꯃꯤꯀꯦꯜꯒꯤ ꯄꯣꯠ ꯌꯥꯎꯕ ꯁꯦꯝꯄꯨ ꯀꯔꯤ ꯁꯥꯄꯣꯟ ꯑꯦꯟ ꯑꯥꯏ ꯃꯤꯟ ꯁꯣꯞ ꯑꯗꯨꯒ ꯀꯔꯤ ꯁꯔꯞꯀꯨꯝꯕ ꯌꯨꯁ ꯇꯧꯕꯁꯦ ꯀꯨꯏꯗ꯭ꯔꯤ ꯍꯥꯟꯅ ꯑꯗꯨ ꯑꯗꯨ ꯇꯧꯗ꯭ꯔꯤꯉꯩ ꯃꯃꯥꯡ ꯑꯗꯨ ꯁꯤꯖꯤꯟꯅꯗ꯭ꯔꯤꯉꯩ ꯃꯃꯥꯡꯗ ꯑꯩꯈꯣꯏꯁꯦ ꯀꯔꯤ ꯁꯤꯖꯤꯟꯅꯕ꯭ꯔ ꯍꯥꯏꯔꯒ ꯀꯣꯛ ꯂꯨꯅꯤꯡꯉꯥꯏꯁꯨ ꯆꯩꯅꯥ ꯔꯣꯁ ꯍꯥꯏꯕ ꯍꯤꯕꯤꯁꯀꯁꯀꯤ ꯃꯅꯥ ꯑꯁꯦ ꯐꯨꯠꯂꯒ ꯏꯁꯤꯡꯗ ꯐꯨꯠꯂꯒ ꯆꯦꯡꯒꯤ ꯃꯍꯤꯅ ꯆꯦꯡꯒꯤ ꯆꯦꯡ ꯊꯣꯡꯕ ꯆꯥꯛ ꯊꯣꯡꯕ ꯃꯇꯝꯗ ꯆꯦꯡꯒꯤ ꯃꯍꯤꯁꯦ ꯂꯧꯊꯣꯛꯂꯒ ꯑꯗꯨꯒꯤ ꯃꯍꯤꯅ ꯐꯨꯠꯂꯒ ꯑꯩꯈꯣꯏꯁꯦ ꯆꯦꯡꯒꯤ ꯃꯍꯤꯒ ꯑꯗꯨꯒꯤ ꯍꯤꯕꯤꯁꯀꯁ ꯍꯥꯏꯕ ꯑꯩꯈꯣꯏ ꯃꯅꯤꯄꯨꯔꯤ ꯂꯣꯟꯅ ꯆꯩꯅꯥ ꯔꯣꯁ ꯍꯥꯏꯔꯤꯕ ꯃꯅꯥ ꯑꯁꯦ ꯐꯨꯠꯇꯣꯛꯑꯒ ꯑꯗꯨ ꯏꯪꯍꯜꯂꯒ ꯑꯩꯈꯣꯏꯁꯦ ꯑꯗꯨꯅ ꯀꯣꯛ ꯂꯨꯅꯩ ꯑꯗꯨꯒ ꯑꯩꯈꯣꯏ ꯍꯛꯆꯥꯡ ꯀꯔꯤ ꯀꯔꯥ ꯁꯣꯛꯄ ꯃꯇꯝꯗꯁꯨ ꯑꯩꯈꯣꯏꯁꯦ ꯅꯥꯄꯤ ꯃꯌꯥꯝ ꯍꯛꯆꯥꯡ ꯁꯣꯛꯄ ꯃꯇꯝꯗ ꯀꯔꯤ ꯈꯨꯠ ꯊꯥꯡꯒꯨꯝꯕꯅ ꯀꯛꯊꯣꯛꯄ ꯏ ꯊꯣꯛꯄ ꯇ ꯇꯥꯕ ꯃꯇꯝꯗ ꯑꯩꯈꯣꯏꯁꯦ ꯅꯥꯄꯤ ꯃꯈꯜ ꯃꯈꯜ ꯂꯩ ꯑꯗꯨ ꯅꯥꯄꯤꯁꯤꯡꯁꯦ ꯈꯨꯠꯇ ꯅꯣꯏꯔꯒ ꯃꯍꯤ ꯊꯣꯛꯍꯜꯂꯒ ꯁꯨꯝꯃꯒ ꯑꯗꯨꯃꯥꯏꯅ ꯃꯗꯨꯒꯤ ꯃꯍꯤꯗꯣ ꯍꯥꯞꯂꯒ ꯐꯗꯤ ꯑꯃ ꯁꯦꯒꯥꯏꯔꯒ ꯑꯗꯨꯃꯥꯏꯅ ꯄꯨꯜꯂꯒ ꯇꯧꯏ ꯑꯗꯨꯒ ꯆꯥꯛ ꯆꯥꯕ ꯃꯇꯝꯗ ꯑꯇꯣꯞꯄ ꯀꯥ ꯍꯦꯟꯅ ꯆꯥꯁꯤꯜꯂꯕ ꯃꯇꯝꯗ ꯁꯥ ꯑꯣꯏꯔꯣ ꯑꯇꯣꯞꯄ ꯀꯔꯤ ꯀꯔꯤ ꯄꯣꯠ ꯑꯣꯏꯔꯣ ꯀꯥ ꯍꯦꯟꯅ ꯆꯥꯁꯤꯜꯂꯒ ꯇꯨꯝꯕ ꯉꯝꯗꯕ ꯃꯇꯝꯗ ꯑꯩꯈꯣꯏꯁꯦ ꯈꯣꯍꯤ ꯑꯃꯗꯤ ꯆꯝꯄ꯭ꯔꯥ ꯑꯃꯗꯤ ꯁꯤꯡ ꯖꯤꯟꯖꯔ ꯍꯥꯏꯔꯤꯕꯁꯦ ꯑꯗꯨ ꯃꯌꯥꯝꯁꯦ ꯄꯨꯜꯂꯒ ꯑꯗꯨ ꯃꯌꯥꯝꯁꯦ ꯍꯥꯞꯇꯣꯛꯑꯒ ꯏꯁꯤꯡ ꯑꯁꯥꯕꯒ ꯃꯤꯛꯁ ꯇꯧꯔꯒ ꯊꯛꯄ ꯃꯇꯝꯗ ꯑꯩꯈꯣꯏꯒꯤ ꯉꯁꯥꯏꯒꯤ ꯇꯨꯝꯂꯝꯗꯕ ꯍꯛꯆꯥꯡꯗ ꯇꯨꯝꯕ ꯉꯝꯗꯕ ꯄꯣꯠ ꯃꯌꯥꯝ ꯑꯗꯨꯃꯥꯏ ꯇꯧꯔꯒ ꯇꯨꯝꯈꯤ ꯑꯗꯨꯒ ꯃꯥꯏꯁꯦ ꯒ꯭ꯂꯣ ꯐꯪꯅꯤꯡꯉꯥꯏ ꯃꯥꯏꯁꯦ ꯃꯉꯥꯟ ꯊꯣꯛꯅꯤꯡꯉꯥꯏ ꯍꯥꯏꯕ ꯃꯇꯝꯗ ꯑꯍꯤꯡ ꯇꯨꯝꯂꯝꯗꯥꯏꯗ ꯌꯥꯏꯉꯪꯒꯨꯝꯕꯁꯦ ꯌꯥꯏꯉꯪꯒ ꯌꯦꯔꯨꯝꯒꯨꯝꯕꯁꯦ ꯃꯤꯛꯁ ꯇꯧꯔꯒ ꯑꯣꯠꯁꯤꯜꯂꯒ ꯑꯩꯈꯣꯏꯒꯤ ꯃꯥꯏꯗ ꯇꯩꯕ ꯃꯇꯝꯗ ꯍꯌꯦꯡ ꯑꯌꯨꯛ ꯇꯥꯊꯣꯛꯑꯒ ꯌꯦꯡꯕ ꯃꯇꯝꯗ ꯑꯗꯨꯃꯥꯏꯅ ꯃꯉꯥꯟ ꯐꯪꯅꯤꯡꯉꯥꯏ ꯐꯖꯅꯤꯡꯉꯥꯏꯒꯤ ꯑꯗꯨꯃꯥꯏꯅ ꯇꯧꯏ ꯉꯁꯥꯏ ꯍꯥꯏꯈ꯭ꯔꯤꯕ ꯑꯦꯂꯣꯚꯦꯔꯥꯒꯨꯝꯕ ꯑꯍꯤꯡ ꯇꯨꯝꯃꯝꯗꯥꯏꯗ ꯅꯥꯟꯊꯣꯛꯑꯒ ꯇꯩꯕꯒꯨꯝꯕ ꯑꯗꯨꯒ ꯑꯗꯨꯈꯛ ꯅꯠꯇꯅ ꯃꯥꯏꯒꯤ ꯒ꯭ꯂꯣꯒꯤꯗꯃꯛꯇ ꯆꯦꯡꯒꯨꯝꯕ ꯒ꯭ꯔꯥꯏꯟ ꯇꯧꯔꯒ ꯑꯗꯨꯁꯨ ꯃꯍꯤ ꯅꯪꯅꯪ ꯂꯥꯎꯍꯜꯂꯒ ꯑꯣꯜꯍꯜꯂꯒ ꯃꯥꯏꯗ ꯇꯩꯕꯒꯨꯝꯕ ꯇꯧꯔꯒ ꯑꯗꯨꯃꯥꯏꯅ ꯇꯧꯔꯒ ꯑꯩꯈꯣꯏꯁꯦ ꯌꯨꯝꯗ ꯏꯁꯥꯅ ꯀꯦꯃꯤꯀꯦꯜ ꯌꯨꯁ ꯇꯧꯗꯕꯤꯗ ꯏꯁꯥꯅ ꯁꯦꯝꯃꯒ ꯅꯥꯕꯗ ꯑꯣꯏꯔꯣ ꯅꯠꯇ꯭ꯔꯒ ꯃꯥꯏꯗ ꯐꯖꯅꯤꯡꯉꯥꯏ ꯑꯣꯏꯔꯣ ꯑꯗꯨꯃꯥꯏꯅ ꯑꯩꯈꯣꯏꯁꯦ ꯁꯦꯝꯂꯝꯃꯤ ꯌꯨꯁ ꯇꯧꯏ ꯑꯗꯨꯃꯥꯏꯅ